ꯑꯥ ꯍꯜꯂꯣ ꯑꯧ ꯇꯥꯏ ꯍꯥꯏꯕꯤꯌꯣ ꯑꯧ ꯃꯥꯅꯦ ꯃꯥꯅꯦ ꯑꯗꯨꯗꯤ ꯌꯦꯡꯗ꯭ꯔꯤ ꯀꯃꯥꯏꯅ ꯇꯧꯕꯅꯣ ꯑꯉꯥꯡꯁꯦ ꯀꯃꯥꯏꯅ ꯇꯧꯒꯦ ꯑꯗꯨꯝ ꯈꯔ ꯁꯣꯟꯕ꯭ꯔꯣ ꯑꯣ ꯀꯩ ꯀꯩꯀꯩ ꯁꯞꯖꯦꯛꯇ ꯁꯣꯟꯒꯦ ꯃꯥꯕꯣ

ꯑꯣ ꯑꯗꯣ

ꯍꯣꯏꯍꯣꯏ ꯍꯣꯏ ꯑꯣꯖꯥ ꯑꯩꯈꯣꯏꯒꯤꯕꯨ ꯑꯉꯥꯡꯗꯣ ꯁꯣꯜꯂꯦ ꯍꯥꯏꯔꯕꯅꯤꯅ ꯑꯦꯛꯁꯇ꯭ꯔꯥ ꯀ꯭ꯂꯥꯁꯇꯨꯗ ꯌꯥꯎꯍꯟꯕ ꯇꯥꯔꯦ ꯑꯗꯨ ꯑꯦꯛꯁꯇ꯭ꯔꯥ ꯀ꯭ꯂꯥꯁꯀꯤ ꯐꯦꯁꯤꯂꯤꯇꯤꯁꯤꯡꯗꯨ ꯍꯥꯏꯗꯤ ꯁꯝꯂꯞꯄ ꯍꯥꯏꯔꯞ ꯈꯪꯅꯤꯡꯕ ꯑꯣꯑꯣ ꯑꯗꯨ ꯈꯛꯇꯔ ꯑꯗꯨ ꯀꯩꯅꯣꯗꯤ ꯑꯁꯤ ꯑꯉꯥꯡꯗꯤ ꯑꯩꯈꯣꯏꯒꯤ ꯀꯩꯅꯣꯗ ꯑꯗꯨꯝ ꯂꯩ ꯗꯦ ꯀ꯭ꯂꯥꯁ ꯑꯣꯏꯅ ꯇꯧꯕꯤꯗꯣꯏꯔꯥ ꯅꯠꯇ꯭ꯔꯒ ꯑꯉꯥꯡꯁꯤ

ꯑꯗꯨꯗꯤ ꯌꯥꯝ ꯐꯩꯌꯦ ꯑꯗꯣ ꯍꯣꯏ ꯑꯗꯨꯗꯤ ꯑꯩ ꯀꯩꯅꯣ ꯇꯧꯅꯤꯡꯉꯥꯏꯒꯤ ꯑꯉꯥꯡꯁꯤ ꯈꯔ ꯁꯣꯜꯂꯦ ꯍꯥꯏꯔꯕꯅꯤꯅ ꯌꯥꯎꯍꯟꯅꯉꯥꯏ ꯍꯣꯠꯅꯖꯔꯒꯦ ꯍꯣꯏ ꯍꯣꯏ ꯐꯔꯦ ꯐꯔꯦ